ꯑꯩꯒꯤ ꯅꯣꯡꯃꯒꯤ ꯗꯥꯏꯠ ꯑꯁꯤꯗ ꯄ꯭ꯔꯣꯇꯤꯟ ꯃꯤꯅꯔꯦꯜ ꯑꯥꯏꯔꯟ ꯚꯤꯇꯥꯃꯤꯟ ꯀꯥꯔꯕꯣꯍꯥꯏꯗ꯭ꯔꯦꯠ ꯆꯥꯡ ꯌꯥꯝꯅ ꯋꯥꯡꯕ ꯆꯥꯏ ꯑꯃꯗꯤ ꯅꯣꯡꯃꯒꯤ ꯕꯦꯂꯦꯟꯁ ꯗꯥꯏꯠ ꯑꯁꯤꯅ ꯑꯩꯈꯣꯏꯗ ꯌꯥꯝꯅ ꯀꯥꯟꯅꯍꯜꯂꯤ ꯐꯦꯠ ꯂꯣꯁ ꯑꯣꯏꯍꯜꯂꯤ ꯑꯃꯁꯨꯡ ꯍꯛꯆꯥꯡ ꯌꯥꯝꯅ ꯅꯨꯡꯉꯥꯏꯍꯜꯂꯤ ꯂꯥꯏꯅꯥ ꯇꯤꯅꯥꯁꯨ ꯉꯥꯛꯊꯣꯛꯏ ꯏꯁꯥꯅ ꯍꯛꯆꯥꯡ ꯐꯅ ꯂꯩꯍꯜꯂꯤ ꯑꯃꯗꯤ ꯑꯩꯈꯣꯏꯒꯤ ꯂꯝꯗꯝ ꯑꯁꯤꯗ ꯑꯐꯕ ꯑꯦꯟꯁꯥꯡ ꯅꯥꯄꯤ ꯃꯔꯥꯡ ꯀꯥꯏꯅ ꯐꯪꯉꯤ ꯑꯃꯁꯨꯡ ꯑꯩꯈꯣꯏꯒꯤ ꯑꯦꯟꯁꯥꯡ ꯅꯥꯄꯤꯁꯤꯡ ꯑꯁꯤꯗꯤ ꯑꯣꯔꯒꯥꯅꯤꯛ ꯑꯣꯏꯕꯁꯨ ꯐꯪꯉꯤ ꯃꯁꯤꯅ ꯍꯛꯆꯥꯡ ꯐꯅ ꯊꯝꯕꯗ ꯃꯇꯦꯡ ꯑꯣꯏ ꯃꯔꯨ ꯃꯔꯥꯡꯁꯨ ꯑꯗꯨꯃꯛ ꯐꯪꯉꯤ